ꯃꯅꯤꯄꯨꯔꯗ ꯂꯩꯔꯤꯕ ꯄꯣꯄꯨꯂꯦꯁꯟꯁꯦ ꯌꯥꯝꯅ ꯅꯦꯝꯕꯅ ꯃꯔꯝ ꯑꯣꯏꯔꯒ ꯑꯩꯈꯣꯏꯒꯤ ꯃꯅꯤꯄꯨꯔꯤ ꯂꯣꯟ ꯉꯥꯡꯅꯕ ꯃꯤꯁꯦ ꯌꯥꯝꯗꯕꯅꯤꯅ ꯃꯌꯥꯝꯅ ꯈꯪꯕꯤꯕ ꯋꯥꯠꯄꯅ ꯃꯔꯝ ꯑꯣꯏꯔꯒ ꯃꯅꯤꯄꯨꯔ ꯂꯣꯟꯁꯤꯅꯥ ꯑꯇꯣꯞꯄ ꯖꯥꯇꯤꯁꯤꯡꯒ ꯄꯥꯎ ꯐꯥꯎꯅꯕꯗ ꯋꯥꯕꯅ ꯃꯔꯝ ꯑꯣꯏꯔꯒ ꯑꯩꯈꯣꯏꯒꯤ ꯃꯅꯤꯄꯨꯒꯤ ꯂꯣꯟꯁꯦ ꯑꯗꯨꯅ ꯉꯥꯡꯕꯗ ꯅꯨꯡꯉꯥꯏꯇꯕ ꯊꯦꯡꯅꯔꯤꯕꯅꯤ ꯀꯔꯤꯒꯨꯝꯕ ꯑꯩꯈꯣꯏꯒꯤ ꯃꯅꯤꯄꯨꯔꯁꯤꯅ ꯇꯥꯃꯤꯜꯒꯨꯝꯅ ꯍꯤꯟꯗꯤꯒꯨꯝꯅ ꯂꯣꯟꯅꯅꯕ ꯃꯤꯁꯦ ꯌꯥꯝꯅ ꯌꯥꯝꯃꯝꯃꯕ ꯄꯣꯄꯨꯂꯦꯁꯟ ꯌꯥꯝ ꯌꯥꯝꯃꯝꯕ ꯇꯔꯒꯗꯤ ꯑꯩꯈꯣꯏꯒꯤ ꯂꯣꯟꯁꯤꯁꯨ ꯐꯖꯅ ꯃꯌꯥꯝꯅ ꯀꯃꯨꯅꯤꯀꯦꯁꯟ ꯀꯃꯨꯅꯤꯀꯦꯁꯟ ꯁꯟꯗꯣꯛꯅꯕꯗ ꯋꯥꯔꯤ ꯋꯥꯇꯥꯏ ꯁꯥꯟꯅꯕꯗ ꯑꯐꯕ ꯑꯗꯨꯗꯒꯤ ꯅꯨꯡꯉꯥꯏꯕ ꯂꯣꯟ ꯑꯃ ꯍꯥꯏꯕꯗꯣ ꯑꯣꯏꯔꯝꯒꯗꯕꯅꯤ ꯑꯗꯨꯕꯨ ꯃꯗꯨꯃꯛꯇꯤ ꯑꯩꯈꯣꯏꯒꯤ ꯄꯣꯄꯨꯂꯦꯁꯟ ꯅꯦꯝꯕꯅ ꯃꯔꯝ ꯑꯣꯏꯔꯒ ꯑꯗꯨꯃꯛꯇꯤ ꯑꯣꯏꯗ꯭ꯔꯦ ꯑꯁꯤꯅ ꯑꯩꯈꯣꯏꯒꯤ ꯃꯅꯤꯄꯨꯔꯗ ꯂꯣꯟꯒꯤ ꯑꯋꯥꯕ ꯂꯩꯔꯤꯕꯅꯤ